ꯃꯅꯤꯄꯨꯔꯗ ꯃꯍꯩ ꯃꯁꯤꯡ ꯇꯝꯕꯗ ꯁꯣꯁꯦꯜ ꯃꯦꯗꯤꯌꯥ ꯑꯃꯁꯨꯡ ꯑꯣꯟꯂꯥꯏꯟ ꯄ꯭ꯂꯦꯠꯐꯣꯝ ꯁꯤꯡꯅ ꯌꯥꯝ ꯆꯥꯎꯔꯕ ꯊꯧꯗꯥꯡ ꯂꯧꯔꯤ ꯁꯣꯁꯦꯜ ꯃꯦꯗꯤꯌꯥꯅ ꯃꯍꯩꯔꯣꯏꯁꯤꯡꯗ ꯃꯍꯩ ꯃꯁꯤꯡꯒꯤ ꯂꯝꯗ ꯑꯄꯥꯝꯕ ꯏꯁꯇꯗꯤ ꯃꯦꯇꯔꯤꯌꯦꯜ ꯀꯌꯥ ꯑꯐꯥꯎ ꯑꯐꯥꯎꯕ ꯑꯣꯖꯥ ꯒꯨꯔꯨ ꯀꯌꯥꯒꯤ ꯏꯁꯇꯗꯤ ꯅꯣꯠꯁ ꯂꯦꯛꯆꯔ ꯀꯌꯥ ꯊꯥꯒꯠꯇꯨꯅ ꯁꯥꯇ꯭ꯔꯁꯤꯡꯗ ꯂꯥꯏꯔꯤꯛ ꯇꯝꯕꯗ ꯃꯇꯦꯡ ꯄꯥꯡꯂꯤ ꯁꯥꯇ꯭ꯔ ꯑꯃꯅ ꯍꯧꯖꯤꯛꯇꯤ ꯏꯂꯥꯏ ꯂꯥꯏꯅ ꯃꯥꯅ ꯃꯥꯅ ꯄꯥꯝꯕ ꯄꯥꯝꯂꯤꯕ ꯄꯥꯎꯈꯨꯝꯁꯤꯡ ꯍꯧꯖꯤꯛꯇꯤ ꯆꯥꯎꯈꯠꯂꯛꯄꯒꯤ ꯃꯇꯨꯡ ꯏꯟꯅ ꯁꯣꯁꯦꯜ ꯃꯦꯗꯤꯌꯥꯗ ꯐꯪꯂꯤ ꯁꯥꯇ꯭ꯔꯁꯤꯡꯅ ꯃꯍꯩ ꯇꯝꯕ ꯃꯇꯝꯗ ꯁ꯭ꯀꯨꯜ ꯆꯠꯇꯅ ꯑꯣꯟꯂꯥꯏꯟꯒꯤ ꯈꯨꯠꯊꯥꯡꯗ ꯀ꯭ꯂꯥꯁ ꯌꯥꯎꯅꯔꯤ ꯍꯧꯖꯤꯛꯀꯤ ꯃꯇꯝꯗ ꯑꯄꯥꯝꯕ ꯑꯣꯖꯥꯒꯤ ꯂꯦꯛꯆꯔ ꯏꯂꯥꯏ ꯂꯥꯏꯅ ꯑꯣꯟꯂꯥꯏꯟꯒꯤ ꯈꯨꯠꯊꯥꯡꯗ ꯇꯥꯕ ꯐꯪꯂꯤ ꯃꯁꯤꯅ ꯁꯥꯇ꯭ꯔ ꯑꯃꯁꯨꯡ ꯑꯣꯖꯥꯒꯤ ꯃꯔꯛꯇ ꯂꯩꯕ ꯂꯝ ꯂꯥꯞꯄꯒꯤ ꯄ꯭ꯔꯣꯕ꯭ꯂꯦꯝ ꯑꯗꯣ ꯂꯩꯍꯟꯗ꯭ꯔꯦ ꯂꯥꯏꯔꯤꯛꯀꯤ ꯃꯇꯥꯡꯗ ꯁꯣꯁꯦꯜ ꯃꯦꯗꯤꯌꯥꯅ ꯑꯆꯧꯕ ꯊꯧꯗꯥꯡ ꯂꯧꯗꯨꯅ ꯁꯥꯇ꯭ꯔꯁꯤꯡꯗ ꯃꯇꯦꯡ ꯀꯌꯥ ꯄꯥꯡꯂꯤ ꯂꯩꯕꯥꯛꯀꯤ ꯏꯔꯥꯡ ꯑꯣꯏꯔꯕꯁꯨ ꯅꯠꯇ꯭ꯔꯒ ꯂꯥꯏꯅꯥ ꯂꯥꯏꯆꯠ ꯂꯥꯛꯂꯕꯁꯨ ꯍꯧꯖꯤꯛꯇꯤ ꯑꯣꯖꯥꯁꯤꯡꯅ ꯑꯣꯟꯂꯥꯏꯟ ꯀ꯭ꯂꯥꯁ ꯇꯧꯗꯨꯅ ꯁꯥꯇ꯭ꯔꯁꯤꯡꯁꯤꯗ ꯏꯗꯨꯀꯦꯁꯟꯒꯤ ꯃꯉꯥꯜ ꯐꯪꯍꯜꯂꯤ ꯁꯣꯁꯦꯜ ꯃꯦꯗꯤꯌꯥ ꯄ꯭ꯂꯦꯠꯐ꯭ꯣꯔꯝꯗ ꯁꯥꯇ꯭ꯔꯁꯤꯡꯅ ꯃꯥꯅ ꯃꯥꯅ ꯍꯪꯅꯤꯡꯕ ꯅꯠꯇ꯭ꯔꯒ ꯈꯪꯅꯤꯡꯕ ꯃꯥꯅ ꯃꯥꯅ ꯇꯝꯅꯤꯡꯂꯤꯕ ꯏꯁꯇꯗꯤ ꯂꯥꯏꯟꯁꯤꯡ ꯂꯣꯏꯅ ꯊꯤꯗꯨꯅ ꯃꯈꯣꯏ ꯃꯈꯣꯏꯅ ꯑꯄꯥꯝꯕ ꯇꯝꯅꯤꯡꯂꯤꯕ ꯃꯍꯩꯁꯤꯡ ꯇꯝꯕ ꯐꯪꯂꯤ ꯁ꯭ꯀꯨꯜ ꯅꯤꯡꯊꯤꯅ ꯂꯩꯇꯕ ꯂꯩꯕꯥꯛꯀꯤ ꯀꯥꯆꯤꯟ ꯀꯣꯏꯌꯥꯁꯤꯡꯗꯁꯨ ꯁꯣꯁꯦꯜ ꯃꯦꯗꯤꯌꯥ ꯑꯃꯗꯤ ꯑꯣꯟꯂꯥꯏꯟꯒꯤ ꯈꯨꯠꯊꯥꯡꯗ ꯌꯥꯝꯅ ꯆꯥꯎꯅ ꯁꯥꯇ꯭ꯔꯁꯤꯡꯗ ꯃꯇꯦꯡ ꯄꯥꯡꯂꯤ